ꯅꯍꯥꯟ ꯑꯩꯅ ꯕꯖꯥꯔꯗ ꯆꯠꯂꯨꯔꯒ ꯏꯌꯥꯔꯐꯣꯟ ꯑꯃ ꯂꯧꯔꯝꯕꯅꯦ ꯑꯗꯨꯁꯨ ꯏꯌꯔꯐꯣꯟꯗꯨꯁꯨ ꯇꯥꯕ ꯅꯨꯡꯉꯥꯏꯇꯦ ꯑꯗꯨꯅ ꯑꯦꯃꯥꯖꯣꯟꯗꯁꯨ ꯑꯃꯨꯛ ꯑꯣꯔꯗꯔ ꯇꯧꯕꯅꯦ ꯑꯦꯃꯥꯖꯣꯟꯒꯤꯁꯨ ꯑꯃꯨꯛ ꯌꯧꯔꯛꯄꯗ ꯍꯥꯡꯗꯣꯛꯄ ꯀꯥꯟꯗꯗꯤ ꯇꯥꯕ ꯅꯨꯡꯉꯥꯏꯒꯗ꯭ꯔꯥ ꯍꯥꯏꯅ ꯈꯜꯂꯝꯕꯅꯦ ꯑꯗꯨꯁꯨ ꯇꯥꯕ ꯅꯨꯡꯉꯥꯏꯇꯦ ꯁꯥꯎꯟꯁꯨ ꯁꯦꯡꯗꯦ ꯁꯥꯎꯟꯁꯨ ꯁꯦꯡꯗꯕ ꯃꯔꯝꯅ ꯏꯁꯩ ꯇꯥꯕꯀꯥꯟꯗꯁꯨ ꯅꯨꯡꯉꯥꯏꯇꯦ ꯃꯤꯒ ꯋꯥꯔꯤ ꯁꯥꯕꯀꯥꯟꯗꯁꯨ ꯅꯨꯡꯉꯥꯏꯇꯦ ꯑꯗꯨꯅ ꯏꯌꯥꯔꯐꯣꯟꯁꯦ ꯍꯦꯠꯐꯣꯟꯁꯦ ꯐꯕ꯭ꯔꯥ ꯍꯥꯏꯅ ꯈꯜꯂꯝꯕꯅꯦ ꯑꯗꯨꯕꯨ ꯏꯌꯥꯔꯐꯣꯟꯁꯦ ꯐꯔꯝꯗ꯭ꯔꯦ ꯑꯐꯕꯁꯨ ꯂꯧꯁꯤꯔꯥ ꯍꯥꯏꯕꯁꯨ ꯈꯟꯕꯅꯦ ꯑꯃꯨꯛꯁꯨ ꯑꯗꯨꯁꯨ ꯑꯃꯨꯛ ꯐꯔꯝꯃꯣꯏꯗ꯭ꯔꯥꯅ ꯈꯟꯗꯅ ꯋꯥꯈꯜꯁꯦ ꯌꯥꯝ ꯅꯨꯡꯉꯥꯏꯇꯦ ꯏꯌꯥꯔꯄꯤꯁꯁꯦ ꯃꯤꯉꯣꯟꯗꯕꯨꯗꯤ ꯀꯥꯟꯅꯩ ꯍꯥꯏ ꯑꯗꯨꯕꯨ ꯑꯩꯒꯤꯗꯃꯛꯇꯗꯤ ꯌꯥꯝ ꯆꯦꯜꯂꯦꯟꯖꯤꯡ ꯑꯣꯏꯌꯦ ꯏꯌꯥꯔꯄꯤꯁꯁꯤꯅ ꯑꯩꯉꯣꯟꯗ ꯌꯥꯝ ꯗꯤꯁꯇꯔꯞ ꯇꯧꯋꯦ ꯑꯐꯕ꯭ꯔꯥ ꯍꯥꯏꯕ꯭ꯔꯥꯁꯤꯃꯨꯛ ꯂꯧꯔꯨꯕꯅꯦ ꯑꯗꯨꯁꯨ ꯐꯠꯇꯦ ꯑꯦꯃꯥꯖꯣꯟꯗꯒꯤꯁꯨ ꯑꯃꯨꯛ ꯑꯣꯔꯗꯔ ꯇꯧꯔꯒ ꯑꯗꯨꯁꯨ ꯑꯃꯨꯛ ꯑꯝꯍꯥ ꯑꯣꯏꯌꯦ ꯆꯞ ꯆꯥꯏ ꯑꯗꯨꯅ ꯃꯊꯪꯗꯗꯤ ꯏꯌꯥꯔꯄꯤꯁꯁꯦ ꯌꯥꯝ ꯅꯨꯡꯉꯥꯏꯇꯦ